ꯑꯩꯈꯣꯏꯒꯤ ꯈꯨꯡꯒꯪꯗꯗꯤ ꯀꯅꯥꯒꯨꯝꯕꯁꯤꯡꯅ ꯃꯁꯥꯒꯤ ꯁꯨꯝ ꯅꯥꯔꯛꯄꯒꯨꯝꯕꯗ ꯑꯗꯨꯗꯒꯤ ꯍꯛꯆꯥꯡ ꯐꯅꯕꯒꯤꯗꯃꯛꯇ ꯅꯥꯔꯛꯄꯗꯁꯨ ꯆꯨꯝꯅ ꯑꯔꯨꯝ ꯍꯧꯕꯒꯨꯝꯕ ꯑꯇꯩ ꯑꯇꯩ ꯍꯛꯆꯥꯡ ꯅꯨꯡꯉꯥꯏꯇꯕꯗ ꯁꯤꯖꯤꯟꯅꯕ ꯄꯣꯠꯁꯤꯡꯗꯤ ꯁꯤꯡꯈꯥꯡꯒꯥ ꯎꯆꯤꯁꯝꯕꯜ ꯑꯩꯈꯣꯏꯒꯤ ꯄꯨꯗꯤꯅꯥ ꯑꯁꯤꯅꯆꯤꯡꯕ ꯃꯅꯥꯁꯤꯡ ꯍꯦꯛꯇꯨꯅ ꯐꯖꯅ ꯆꯨꯝꯊꯣꯛꯂꯒ ꯆꯥꯝꯊꯣꯛꯂꯒ ꯁꯨꯔꯒ ꯃꯍꯤꯗꯨ ꯂꯧꯔꯒ ꯄꯤꯊꯛꯅꯩ ꯑꯗꯨꯒ ꯑꯁꯤꯇ ꯅꯠꯇꯅ ꯅꯣꯡꯃꯥꯡꯈꯥ ꯍꯦꯛꯇꯨꯅ ꯐꯖꯅ ꯆꯨꯝꯊꯣꯛꯂꯒ ꯐꯖꯅ ꯐꯨꯠꯄꯤꯔꯒ ꯃꯍꯤꯗꯨꯁꯨ ꯊꯛꯏ ꯃꯍꯤ ꯊꯛꯄꯇ ꯅꯠꯇꯅ ꯅꯣꯡꯃꯥꯡꯈꯥ ꯃꯅꯥ ꯑꯗꯨꯅ ꯐꯤꯗ ꯌꯣꯝꯂꯒ ꯀꯤꯔꯒ ꯉꯛꯇꯁꯨ ꯀꯤꯅꯩ ꯉꯛꯇꯁꯨ ꯄꯨꯟꯅꯩ ꯐꯩ ꯍꯥꯏꯗꯨꯅꯁꯨ ꯐꯩ ꯊꯥꯖꯅꯩ ꯑꯗꯨꯒ ꯀꯔꯤꯒꯨꯝꯕ ꯑꯩꯈꯣꯏꯅ ꯍꯛꯆꯥꯡ ꯌꯥꯝꯅ ꯁꯣꯟꯕ ꯅꯠꯇ꯭ꯔꯒ ꯃꯌꯦꯡ ꯇꯥꯕ ꯇꯥꯔꯗꯤ ꯑꯩꯈꯣꯏꯅ ꯍꯛꯆꯥꯡ ꯀꯟꯅꯕ ꯅꯠꯇ꯭ꯔꯒ ꯍꯛꯆꯥꯡ ꯐꯅ ꯂꯩꯅꯕ ꯌꯨꯝꯗ ꯃꯍꯧꯁꯥꯒꯤ ꯑꯣꯏꯅ ꯑꯣꯏꯕ ꯃꯑꯣꯡꯗ ꯆꯤꯟꯖꯥꯛꯁꯤꯡꯁꯨ ꯁꯤꯖꯤꯟꯅꯩ ꯈꯨꯗꯝ ꯑꯣꯏꯅ ꯍꯥꯏꯔꯕꯗꯤ ꯆꯅꯥ ꯇꯛꯈꯥꯏꯗꯨꯅ ꯂꯐꯣꯏꯒ ꯁꯪꯒꯣꯝꯒ ꯈꯣꯍꯤꯒ ꯍꯥꯞꯂꯒ ꯄꯨꯟꯅ ꯇꯛꯈꯥꯏꯔꯒꯁꯨ ꯊꯛꯅꯩ ꯑꯗꯨꯒ ꯂꯐꯣꯏ ꯁꯪꯒꯣꯝ ꯌꯦꯔꯨꯝꯅꯆꯤꯡꯕ ꯍꯛꯆꯥꯡꯗ ꯃꯆꯤ ꯑꯣꯏꯕ ꯅꯦꯆꯔꯦꯜꯒꯤ ꯑꯣꯏꯕ ꯁꯤꯡꯁꯨ ꯁꯤꯖꯤꯟꯅꯩ ꯃꯁꯤꯅ ꯑꯩꯈꯣꯏꯒꯤ ꯋꯦꯠ ꯁ꯭ꯇꯔꯦꯡ ꯏꯅꯔꯖꯤ ꯁ꯭ꯇꯦꯃꯤꯅꯥꯅꯆꯤꯡꯕ ꯍꯦꯟꯒꯠꯍꯜꯂꯤ ꯁꯤꯒꯨꯝꯕ ꯃꯈꯜ ꯀꯌꯥꯒꯤ ꯀꯥꯟꯅꯕꯁꯤꯡꯁꯦ ꯈꯨꯡꯒꯪꯗ ꯁꯤꯖꯤꯟꯅꯩ